ꯍꯜꯂꯣ ꯁꯤ ꯏꯔꯝꯗꯝ ꯀꯦꯕ ꯁꯥꯔꯚꯤꯁ ꯑꯣꯏꯗꯣꯏ ꯅꯠꯇ꯭ꯔꯥ ꯑꯣ ꯐꯔꯦ ꯍꯟꯗꯛ ꯂꯥꯛꯏꯕ ꯋꯥꯏꯅꯁꯗꯦ ꯅꯨꯃꯤꯠꯁꯤꯗ ꯑꯩꯍꯥꯛ ꯂꯨꯍꯣꯡꯕ ꯑꯃ ꯆꯠꯀꯗꯕ ꯂꯩꯕ ꯍꯥꯏꯗꯤ ꯀꯩꯅꯣꯗ ꯊꯧꯕꯥꯜꯗ ꯑꯗꯣ ꯅꯈꯣꯏꯗ ꯒꯥꯔꯤ ꯀꯔꯝ ꯀꯔꯝꯕ ꯃꯈꯜ ꯂꯩꯒꯦ ꯑꯗꯣ ꯑꯦꯛꯁ ꯌꯨ ꯚꯤ ꯊ꯭ꯔꯤ ꯍꯟꯗ꯭ꯔꯦꯠꯇꯣ ꯂꯩꯕ ꯇꯥꯔꯒꯗꯤ ꯃꯗꯨ ꯑꯃꯇ ꯕꯨꯛ ꯇꯧꯖꯒꯦ ꯑꯩ ꯄꯨꯡ ꯇꯔꯥ ꯁꯨꯃꯥꯏꯅ ꯆꯠꯀꯗꯕꯅꯦ ꯊꯧꯕꯥꯜꯗ ꯑꯗꯨꯒ ꯑꯗꯨꯝ ꯂꯧꯕꯁꯨ ꯂꯥꯛꯑꯒ ꯍꯥꯏꯗꯤ ꯅꯨꯃꯤꯠꯇꯨ ꯑꯃ ꯑꯩꯅ ꯔꯤꯖꯥꯞ ꯇꯧꯕ ꯄꯥꯝꯃꯦ ꯍꯥꯏꯗꯤ ꯄꯨꯡ ꯃꯔꯤꯃꯈꯥꯏ ꯃꯉꯥ ꯁꯨꯃꯥꯏꯅ ꯍꯜꯂꯛꯀꯗꯕꯅꯤꯅ ꯄꯨꯟꯅ ꯍꯟꯃꯤꯟꯅꯔꯛꯀꯗꯕ ꯑꯗꯨ ꯌꯥꯒꯗ꯭ꯔꯥ ꯑꯣ ꯌꯥꯅꯤ ꯍꯥꯏ ꯇꯥꯔꯗꯤ ꯐꯔꯦ ꯐꯔꯦ ꯊꯝꯖꯔꯒꯦ